ꯁꯍꯔꯗ ꯃꯌꯥꯝ ꯄꯨꯝꯅꯃꯛꯅ ꯍꯣꯡꯈ꯭ꯔꯕꯁꯨ ꯑꯩꯈꯣꯏ ꯏꯁꯥꯃꯛꯅ ꯑꯗꯒꯤ ꯏꯝꯥ ꯏꯄꯥ ꯏꯆꯤꯜ ꯏꯅꯥꯎꯁꯤꯡꯅ ꯍꯣꯡꯗꯕ ꯑꯁꯤ ꯀꯔꯤ ꯃꯔꯝꯒꯤꯅꯣ ꯍꯥꯏꯕ ꯃꯇꯝꯗ ꯁꯍꯔꯗ ꯍꯣꯡꯈ꯭ꯔꯤꯕ ꯃꯤ ꯑꯗꯨꯁꯨ ꯃꯍꯥꯛꯀꯤ ꯑꯄꯥꯝꯕ ꯂꯩꯔꯝꯒꯅꯤ ꯑꯗꯨꯕꯨ ꯈꯨꯡꯒꯪꯗ ꯂꯩꯔꯤꯕ ꯂꯩꯍꯧꯔꯤꯕ ꯑꯩꯒꯤꯁꯨ ꯑꯩꯒꯤ ꯑꯄꯥꯝꯕ ꯂꯩꯖꯩ ꯈꯨꯡꯒꯪꯗ ꯂꯩꯍꯧꯔꯤꯕ ꯑꯩꯅ ꯁꯍꯔꯗ ꯂꯩꯈ꯭ꯔꯤꯕ ꯃꯤꯁꯤꯡ ꯑꯗꯨꯗꯒꯤ ꯀꯥꯟꯅꯕ ꯀꯌꯥ ꯃꯔꯨꯝ ꯍꯦꯜꯂꯤ ꯀꯥꯟꯅꯕ ꯃꯌꯥꯝ ꯃꯔꯨꯝ ꯐꯪꯉꯤ ꯑꯗꯨꯒ ꯈꯨꯡꯒꯪꯗ ꯂꯩꯔꯤꯕ ꯑꯩꯉꯣꯟꯗꯒꯤꯁꯨ ꯁꯍꯔꯗ ꯂꯩꯔꯤꯕ ꯃꯥꯅ ꯀꯥꯟꯅꯕ ꯀꯌꯥ ꯃꯔꯨꯝ ꯐꯪꯉꯝꯒꯅꯤ ꯑꯗꯨꯕꯨ ꯃꯤ ꯑꯃꯒ ꯑꯃꯒꯗꯤ ꯑꯃꯠꯇ ꯃꯥꯟꯅꯗꯦ ꯑꯗꯨꯕꯨ ꯈꯨꯡꯒꯪꯗ ꯂꯩꯍꯧꯔꯤꯕ ꯑꯁꯤꯒꯤ ꯃꯔꯝꯗꯤ ꯑꯩꯒꯤ ꯏꯃꯥꯅ ꯑꯩꯒꯤ ꯏꯄꯥꯅ ꯑꯩꯕꯨ ꯈꯨꯡꯒꯪꯗ ꯄꯣꯛꯄꯤꯔꯝꯃꯦ ꯑꯗꯨꯕꯨ ꯑꯩꯗꯤ ꯈꯨꯡꯒꯪꯗ ꯑꯗꯨꯝꯃꯛ ꯂꯩꯅꯤꯡꯉꯤ ꯀꯅꯥꯒꯨꯝꯕꯅꯗꯤ ꯁꯍꯔꯗ ꯂꯩꯕ ꯄꯥꯝꯃꯤ ꯑꯗꯨꯕꯨ ꯑꯩ ꯏꯁꯥꯃꯛꯇꯤ ꯈꯨꯡꯒꯪꯗ ꯂꯩꯕ ꯄꯥꯝꯃꯤ ꯃꯔꯝꯗꯤ ꯈꯨꯡꯒꯪꯗ ꯂꯩꯕ ꯑꯁꯤꯗꯤ ꯑꯩꯒꯤ ꯑꯣꯛꯁꯤꯖꯦꯟ ꯑꯁꯤ ꯁꯍꯔꯗ ꯂꯩꯕ ꯃꯤꯗꯒꯤ ꯈꯨꯡꯒꯪꯗ ꯂꯩꯕ ꯃꯤꯅ ꯑꯣꯛꯁꯤꯖꯦꯟ ꯑꯁꯤ ꯌꯥꯝꯅ ꯃꯤꯑꯣꯏꯕ ꯑꯁꯤꯅ ꯌꯥꯝꯅ ꯑꯣꯛꯁꯤꯖꯦꯟ ꯑꯁꯤ ꯗꯔꯀꯥꯔ ꯑꯣꯏꯕ ꯃꯔꯝꯅ ꯈꯨꯡꯒꯪꯗ ꯂꯩꯕ ꯏꯁꯤꯡ ꯑꯐꯕ ꯅꯨꯡꯁꯤꯠ ꯑꯐꯕ ꯑꯃꯗꯤ ꯍꯛꯆꯥꯡ ꯐꯅ ꯂꯩꯕ ꯃꯇꯝꯗ ꯈꯨꯡꯒꯪꯗ ꯂꯩꯕ ꯃꯤꯅ ꯁꯍꯔꯗ ꯂꯩꯕ ꯃꯤꯗꯒꯤ ꯆꯥꯝꯃꯗ ꯁꯕꯦꯟꯇꯤ ꯄꯥꯔꯁꯦꯟ ꯀꯥꯟꯅꯕ ꯍꯦꯟꯒꯗ꯭ꯔꯥ ꯍꯥꯏꯅ ꯈꯟꯖꯩ ꯃꯔꯝꯗꯤ ꯁꯍꯔꯗ ꯂꯩꯕ ꯃꯤꯑꯣꯏ ꯈꯨꯗꯤꯡꯃꯛꯁꯤꯗꯤ ꯁꯍꯔꯗꯗꯤ ꯄꯣꯄꯨꯂꯦꯁꯟ ꯄꯣꯂꯨꯁꯟ ꯄꯣꯂꯨꯁꯟꯒꯤ ꯀꯥꯟꯅꯕ ꯄꯣꯂꯨꯁꯟꯒꯤ ꯃꯥꯡꯖꯕ ꯃꯈꯣꯏꯗ ꯀꯌꯥ ꯃꯔꯨꯝ ꯍꯦꯟꯒꯠꯂꯛꯏ ꯃꯔꯝ ꯑꯁꯤꯅ ꯈꯨꯡꯒꯪꯗ ꯂꯩꯍꯧꯔꯤꯕ ꯑꯩꯈꯣꯏꯒꯤ ꯆꯝꯅ ꯍꯤꯡꯖꯕ ꯑꯃꯗꯤ ꯑꯩꯈꯣꯏ ꯏꯁꯥꯃꯛ ꯈꯨꯡꯒꯪ ꯑꯁꯤꯗ ꯂꯧꯎ ꯂꯧ ꯁꯨꯗꯨꯅ ꯍꯤꯡꯖꯕ ꯑꯗꯒꯤ ꯑꯩ ꯏꯁꯥꯃꯛ ꯑꯩꯈꯣꯏꯒꯤ ꯁꯔꯀꯥꯔꯒꯤ ꯖꯣꯕ ꯇꯧꯖꯗꯕ ꯑꯗꯨꯅ ꯃꯔꯝ ꯑꯣꯏꯗꯨꯅ ꯑꯩꯈꯣꯏ ꯈꯨꯡꯒꯪꯗ ꯂꯩꯍꯧꯕꯅꯤ ꯁꯔꯀꯥꯔ ꯁꯔꯀꯥꯔꯒꯤ ꯖꯣꯕ ꯇꯧꯕ ꯑꯗꯒꯤ ꯁꯔꯀꯥꯔꯒꯤ ꯑꯩꯈꯣꯏꯒꯤ ꯊꯕꯛ ꯑꯆꯧ ꯑꯆꯧꯕ ꯇꯧꯈ꯭ꯔꯤꯕ ꯃꯤꯑꯣꯏ ꯈꯨꯗꯤꯡꯃꯛꯇ ꯈꯨꯗꯤꯡꯃꯛ ꯑꯁꯤꯕꯨ ꯃꯈꯣꯏ ꯈꯨꯗꯤꯡꯃꯛꯇꯤ ꯑꯩꯍꯣꯏꯒꯤ ꯁꯍꯔꯗ ꯂꯩꯕ ꯄꯥꯝꯃꯤ ꯃꯔꯝꯗꯤ ꯃꯣꯏꯗꯤ ꯄꯩꯁꯥ ꯄꯥꯏꯔꯕꯅꯤꯅ ꯑꯩꯈꯣꯏ ꯈꯨꯡꯒꯪ ꯑꯁꯤꯗ ꯂꯩꯕ ꯑꯁꯤ ꯞꯥꯝꯃꯣꯏꯕ ꯃꯔꯝ ꯑꯁꯤꯅ ꯑꯩꯈꯣꯏꯒꯤ ꯑꯩꯈꯣꯏꯒꯤ ꯈꯨꯡꯒꯪꯗ ꯂꯩꯍꯧꯔꯤꯕ ꯃꯤꯑꯣꯏꯁꯤꯡ ꯑꯁꯤꯗꯤ ꯈꯨꯡꯒꯪꯗ ꯂꯩꯕ ꯄꯥꯝꯃꯤ ꯑꯗꯨꯝꯃꯛ ꯃꯔꯝꯗꯤ ꯈꯨꯡꯒꯪꯗ ꯂꯩꯔꯤꯕ ꯑꯁꯤꯒ ꯁꯍꯔꯗ ꯂꯩꯕ ꯑꯁꯤꯒ ꯃꯥꯒꯤ ꯃꯥꯒꯤ ꯅꯨꯡꯉꯥꯏꯕ ꯑꯗꯨ ꯃꯥꯒꯤ ꯃꯥꯒꯤ ꯑꯄꯥꯝꯕ ꯑꯗꯨ ꯈꯦꯠꯅꯕ ꯑꯗꯨꯅ ꯃꯔꯝ ꯑꯣꯏꯗꯨꯅ ꯑꯩꯅ ꯏꯁꯥꯃꯛꯅ ꯈꯨꯡꯒꯪ ꯑꯁꯤꯗ ꯌꯥꯝꯅ ꯄꯥꯝꯗꯨꯅ ꯍꯧꯖꯤꯛ ꯍꯧꯖꯤꯛꯁꯨ ꯂꯩꯖꯔꯤꯕꯅꯤ